ꯀꯛꯆꯤꯡꯗ ꯍꯧꯖꯤꯛ ꯍꯧꯖꯤꯛ ꯂꯩꯔꯤꯕꯁꯤ ꯀꯛꯆꯤꯡꯗ ꯂꯩꯔꯤꯕ ꯃꯤꯁꯤꯡ ꯈꯛꯇꯅ ꯌꯨꯝ ꯑꯗꯨ ꯂꯩꯕ ꯌꯥꯏ ꯑꯇꯣꯞꯄ ꯑꯇꯣꯞꯄ ꯑꯥꯎꯠꯁꯥꯏꯠꯇꯒꯤ ꯂꯥꯛꯄ ꯃꯤꯅ ꯀꯛꯆꯤꯡꯒꯤ ꯂꯝ ꯑꯗꯨ ꯂꯩꯕ ꯌꯥꯗꯦ ꯑꯗꯨꯒ ꯍꯧꯖꯤꯛ ꯐꯥꯝꯒ ꯇꯧꯅꯔꯤꯕ ꯍꯥꯏꯕꯗꯤ ꯆꯤꯡꯗꯒ ꯐꯥꯝꯗ ꯇꯧꯅꯔꯕꯁꯤꯡꯁꯤ ꯃꯥꯒꯤ ꯃꯥꯒꯤ ꯄꯇꯥ ꯂꯩꯕꯁꯨꯨ ꯌꯥꯎꯏ ꯂꯩꯕꯁꯨ ꯌꯥꯎꯏ ꯄꯇꯥꯗꯨ ꯍꯧꯖꯤꯛꯀꯤ ꯑꯁꯤꯒꯤ ꯌꯨꯝꯒꯤ ꯄꯇꯥꯒ ꯃꯥꯟꯅꯗꯦ ꯄꯇꯥ ꯂꯩꯅꯕꯁꯤꯡꯁꯤꯁꯨ ꯗꯥꯛ ꯁꯤꯗꯥꯒꯨꯝꯕ ꯑꯣꯏꯒꯜꯂꯤ ꯑꯗꯨꯒꯤ ꯃꯊꯛꯇ ꯐꯥꯝꯗ ꯆꯤꯡꯗ ꯌꯨꯝ ꯑꯣꯏꯅ ꯁꯥꯔꯒ ꯂꯩꯕꯗꯤ ꯑꯗꯨꯝ ꯌꯥꯎꯅꯩ ꯑꯗꯨꯒ ꯍꯧꯖꯤꯛ ꯑꯩꯈꯣꯏꯒꯤ ꯒꯣꯃꯦꯟꯒꯤ ꯊꯕꯛ ꯇꯧꯕꯁꯤꯡ ꯍꯥꯏꯕꯗꯤ ꯑꯦꯁ ꯗꯤ ꯑꯣ ꯅꯠꯇ꯭ꯔꯒꯅ ꯗꯤ ꯁꯤꯗ ꯊꯕꯛ ꯇꯧꯕꯁꯤꯡꯁꯤ ꯃꯥꯒꯤ ꯇꯣꯉꯥꯟꯅ ꯃꯥꯒꯤ ꯃꯥꯒꯤ ꯑꯣꯐꯤꯁ ꯑꯣꯐꯤꯁꯇꯨꯒꯤ ꯃꯥꯒꯤ ꯁꯔꯥꯎꯟꯗꯤꯡ ꯑꯀꯣꯏꯕ ꯑꯅꯛꯄꯗ ꯀ꯭ꯋꯥꯇꯔ ꯑꯣꯏꯅ ꯄꯤꯕꯁꯨ ꯌꯥꯎꯏ ꯀ꯭ꯋꯥꯇꯔꯗꯨꯗ ꯂꯩꯖꯔꯒ ꯑꯗꯨꯝ ꯑꯣꯐꯤꯁ ꯑꯗꯨꯝ ꯀꯥꯕꯁꯨ ꯌꯥꯎꯏ ꯃꯥꯒꯤ ꯃꯥꯒꯤ ꯖꯒꯥ ꯖꯒꯥ ꯃꯥꯟꯅꯗꯦ